ꯍꯜꯂꯣ ꯍꯜꯂꯣ ꯁꯤ ꯔꯣꯖꯤꯇꯥ ꯑꯣꯏꯕꯤꯔꯕ꯭ꯔꯥ ꯐꯥꯔꯝ ꯇꯧꯕꯤꯕ ꯑꯗꯣ ꯑꯩꯁꯤ ꯀꯩꯅꯣ ꯈꯔ ꯑꯩꯈꯣꯏꯒꯤ ꯀꯔꯕꯥꯔ ꯇꯧꯅꯅꯕꯒꯤ ꯑꯩꯒꯤ ꯌꯣꯟꯅꯅꯕꯒꯤ ꯑꯩꯅ ꯀꯩꯅꯣ ꯈꯔ ꯃꯅꯥ ꯃꯁꯤꯡ ꯈꯔ ꯂꯩꯖꯅꯤꯡꯕ ꯑꯗꯣ ꯀꯩ ꯀꯩ ꯃꯅꯥ ꯃꯁꯤꯡ ꯂꯩꯕꯤꯒꯦ

ꯑ ꯑꯣ ꯑꯜꯂꯨꯗꯤ ꯀꯦꯖꯤꯗ ꯀꯌꯥꯃꯨꯛꯀ ꯆꯤꯡꯒꯅꯤ ꯑꯩꯁꯤ ꯍꯣ ꯕꯦꯛꯇ ꯕꯦꯛꯇ ꯍꯥꯏꯕꯤꯔꯣꯅꯦ ꯕꯦꯛ ꯕꯦꯛ ꯑꯅꯤ ꯑꯅꯤꯒꯨꯝꯕ ꯍꯣꯏ ꯍꯣꯏ ꯑꯗꯨ ꯑꯣꯏꯇꯥꯔꯗꯤ ꯍꯧꯖꯤꯛꯁꯦ ꯍꯋꯥꯏ ꯊ꯭ꯔꯥꯛꯀꯅꯦ ꯑꯩ ꯀꯩꯅꯣꯒ ꯀꯣꯕꯤꯅꯦ ꯑꯗꯒꯤ ꯈꯥꯃꯦꯟꯒꯨꯝꯕꯗꯤ ꯂꯩꯕꯤꯕ꯭ꯔꯥ ꯑꯣ ꯑꯗꯒꯤ ꯒꯖꯔꯒꯨꯝꯕꯗꯤ ꯂꯩꯕ꯭ꯔꯣ ꯑꯣ ꯑꯗꯨꯗꯤ ꯍꯧꯖꯤꯛꯅꯦ ꯑꯔꯩꯕꯗꯨꯗ ꯑꯣꯏꯔꯁꯨ ꯑꯗꯨꯝ ꯌꯥꯏꯌꯦ ꯑꯗꯣ ꯑꯜꯂꯨꯅꯦ ꯑꯗꯒꯤ ꯀꯣꯕꯤ ꯂꯩꯗꯨꯅꯦ ꯑꯗꯨꯒ ꯍꯋꯥꯏ ꯊ꯭ꯔꯥꯛꯇꯨꯅꯦ ꯂꯧꯖꯔꯒꯦ ꯑꯗꯣ ꯑꯩꯈꯣꯏ ꯑꯩꯈꯣꯏ ꯀꯔꯝꯀꯥꯟꯗ ꯂꯥꯛꯄ ꯌꯥꯅꯤ ꯑꯣ ꯄꯨꯡ ꯀꯌꯥ ꯑꯗ꯭ꯋꯥꯏꯗ ꯂꯥꯛꯄ ꯌꯥꯅꯤ ꯍꯣ ꯍꯣꯏ ꯑꯗꯨꯗꯤ ꯐꯔꯦ ꯑꯩꯉꯣꯟꯗ ꯍꯣꯜꯁꯦꯜꯒꯤ ꯔꯦꯠꯇꯨꯗ ꯄꯤꯕꯤꯔꯣꯀꯣ ꯑꯗꯨꯒ ꯑꯩꯈꯣꯏꯅ ꯍꯣꯏ ꯍꯣꯏ ꯌꯥꯝ ꯐꯔꯦ ꯌꯥꯝꯅ ꯅꯨꯡꯉꯥꯏꯖꯔꯦ ꯑꯗꯨꯗꯤ ꯂꯥꯛꯄ ꯂꯥꯛꯑꯝꯗꯥꯏꯗ ꯑꯩ ꯄꯥꯎ ꯍꯥꯏꯖꯔꯛꯑꯒꯦ ꯍꯣꯏ ꯍꯣꯏ ꯍꯣꯏ ꯊꯥꯒꯠꯆꯔꯤ